ꯑꯩꯈꯣꯏꯅ ꯂꯥꯏꯛ ꯗ ꯕꯦꯅꯤꯐꯤꯠ ꯑꯣꯐ ꯌꯨꯖꯤꯡ ꯍꯦꯟꯃꯦꯗ ꯄ꯭ꯔꯗꯛ ꯑꯩꯈꯣꯏ ꯈꯨꯠꯅ ꯁꯥꯕ ꯄ꯭ꯔꯗꯛ ꯑꯁꯤꯗꯤ ꯌꯥꯝꯅ ꯑꯩꯈꯣꯏꯗ ꯕꯦꯅꯤꯐꯤꯠꯁꯤ ꯌꯥꯝꯅ ꯂꯩꯍꯜꯂꯤ ꯃꯁꯤꯗ ꯑꯦꯛꯁꯄꯦꯟꯗꯤꯆꯔ ꯑꯦꯛꯁꯄꯦꯟꯁꯤꯁ ꯍꯥꯏꯕꯁꯤ ꯂꯩꯔꯣꯏ ꯃꯔꯝꯗꯤ ꯑꯩꯈꯣꯏꯅ ꯑꯦꯛꯖꯥꯝꯄꯜ ꯍꯥꯏꯔꯕꯗ ꯑꯩꯈꯣꯏꯒꯤ ꯊꯨꯃꯨꯛꯁ ꯊꯨꯃꯨꯛ ꯑꯁꯤ ꯑꯩꯈꯣꯏꯅ ꯁꯥꯕ ꯃꯇꯝꯗ ꯋꯥ ꯍꯥꯏꯕꯁꯤꯁꯨ ꯑꯩꯈꯣꯏꯗꯒꯤ ꯏꯁꯥꯒꯤ ꯑꯣꯏꯕ ꯄ꯭ꯔꯗꯛ ꯑꯁꯤ ꯄꯨꯊꯣꯛꯂꯒ ꯂꯩꯔꯦ ꯑꯗꯨꯒ ꯂꯥꯏꯛ ꯂꯨ ꯁꯥꯕ ꯍꯥꯏꯕꯁꯤꯁꯨ ꯑꯩꯈꯣꯏꯒꯤ ꯏꯁꯥꯒꯤ ꯑꯩꯈꯣꯏꯅ ꯁꯥꯖꯔꯒ ꯑꯩꯈꯣꯏꯅ ꯌꯨꯁ ꯇꯧꯕ ꯑꯗꯨꯝ ꯇꯧꯕ ꯌꯥꯔꯦ ꯍꯥꯏꯕꯗꯤ ꯁꯤꯅ ꯍꯥꯏꯔꯤꯕ ꯃꯔꯝꯁꯤꯗꯤ ꯑꯩꯈꯣꯏꯅ ꯑꯦꯛꯁꯄꯦꯟ ꯇꯧꯒꯗꯕ ꯃꯌꯥꯝ ꯑꯗꯨ ꯁꯦꯞ ꯇꯧꯕꯅꯤ ꯍꯥꯏꯅ ꯑꯁꯨꯃꯥꯏꯅ ꯇꯥꯛꯄꯅꯤ ꯑꯩꯈꯣꯏꯅ ꯑꯁꯤꯒꯤ ꯃꯌꯥꯝ ꯑꯁꯤ ꯂꯩꯔꯛꯄ ꯃꯇꯝꯗ ꯑꯩꯈꯣꯏꯒꯤ ꯂꯥꯏꯞꯂꯤꯍꯨꯠꯇ ꯌꯥꯝꯅ ꯅꯨꯡꯉꯥꯏꯅ ꯄꯥꯟꯕꯁꯤ ꯐꯪꯒꯅꯤ